ꯑꯩꯈꯣꯏꯒꯤ ꯃꯐꯝ ꯑꯁꯤꯗꯗꯤ ꯎꯃꯪ ꯋꯥꯃꯪ ꯀꯣꯛꯊꯣꯛꯄ ꯑꯗꯒꯤ ꯎ ꯆꯥꯔꯥ ꯊꯥꯕꯒꯤ ꯆꯥꯡ ꯌꯥꯝꯅ ꯋꯥꯠꯄ ꯆꯤꯡꯗ ꯎꯗꯤ ꯌꯥꯟꯊꯠꯂꯒ ꯊꯥꯗꯤ ꯊꯥꯖꯤꯟꯕꯤꯗꯕ ꯁꯤꯅ ꯃꯔꯝ ꯑꯣꯏꯔꯒ ꯅꯣꯡꯖꯨꯊꯥ ꯅꯠꯇ꯭ꯔꯒꯁꯨ ꯃꯐꯝ ꯃꯇꯝ ꯅꯥꯏꯗꯅ ꯅꯣꯡ ꯀꯥ ꯍꯦꯟꯅ ꯆꯨꯕꯒꯤ ꯆꯥꯡ ꯌꯥꯝꯅ ꯍꯦꯜꯂꯦ ꯃꯁꯤꯅ ꯑꯩꯈꯣꯏꯗ ꯑꯆꯧꯕ ꯁꯥꯐꯨ ꯀꯌꯥ ꯑꯃ ꯄꯤ ꯏꯁꯤꯡ ꯏꯆꯥꯎ ꯊꯣꯛꯇꯅ ꯑꯩꯈꯣꯏꯒꯤ ꯌꯨꯝ ꯀꯩ ꯏꯁꯤꯡꯅ ꯊꯨꯝꯗꯅ ꯑꯗꯒꯤ ꯑꯃꯥꯡ ꯑꯇꯥ ꯃꯌꯥꯝ ꯑꯃ ꯊꯣꯛꯍꯜꯂꯤ ꯑꯁꯤꯗ ꯅꯠꯇꯅ ꯃꯇꯝ ꯆꯥꯗꯅ ꯇꯥꯔꯒꯗꯕ ꯅꯣꯡꯅ ꯗꯒꯤ ꯀꯥ ꯍꯦꯟꯅ ꯇꯥꯕꯗꯒꯤ ꯑꯩꯈꯣꯏꯒꯤ ꯂꯧ ꯁꯤꯡ ꯎꯕ ꯌꯥꯗꯕ ꯑꯗꯒꯤ ꯎꯔꯒꯁꯨ ꯏꯁꯤꯡ ꯏꯆꯥꯎꯅ ꯂꯣꯏꯅ ꯍꯥꯠꯇꯨꯅ ꯑꯩꯈꯣꯏ ꯃꯤꯑꯣꯏꯕꯗ ꯑꯋꯥꯕ ꯀꯌꯥ ꯑꯃ ꯃꯥꯏꯌꯣꯛꯅꯩ